ꯑꯩꯅ ꯈ꯭ꯋꯥꯏꯗꯒꯤ ꯄꯥꯝꯕ ꯃꯨꯚꯤ ꯍꯥꯏꯔꯒꯗꯤ ꯑꯦꯅꯤꯃꯤ ꯑꯦꯅꯤꯃꯦꯇꯦꯠ ꯃꯨꯚꯤꯁꯤꯡꯁꯦ ꯌꯥꯝꯅ ꯄꯥꯝꯖꯩ ꯁꯤꯖꯤꯒꯤ ꯃꯔꯛꯇ ꯈ꯭ꯋꯥꯏꯗꯒꯤ ꯍꯦꯟꯅ ꯄꯥꯝꯕ ꯍꯥꯏꯔꯒꯗꯤ ꯑꯚꯇꯥꯔ ꯑꯥꯚ ꯑꯚꯇꯥꯔꯖꯦ ꯑꯩꯅ ꯌꯦꯡꯕꯗ ꯌꯥꯝꯅ ꯅꯨꯡꯉꯥꯏꯖꯩ ꯀꯩꯒꯤꯅꯣ ꯍꯥꯏꯕ ꯀꯥꯟꯗ ꯃꯣꯏꯅ ꯁꯤꯖꯤꯟꯅꯔꯤꯕ ꯏꯗꯤꯠ ꯁꯤꯖꯤꯟꯅꯔꯤꯕ ꯇꯦꯛꯅꯣꯂꯣꯖꯤꯁ ꯁꯥꯎꯟ ꯏꯐꯐꯦꯛ ꯀꯩꯀꯥ ꯃꯌꯥꯝꯖꯦ ꯌꯦꯡꯉ ꯀꯥꯟꯗ ꯀꯌꯥꯃꯨꯛ ꯌꯥꯝꯅ ꯈꯨꯃꯥꯡ ꯆꯥꯎꯈꯠꯂꯒꯦ ꯍꯥꯏꯕꯗꯣ ꯑꯗꯨ ꯈꯟꯕꯗ ꯏꯁꯥꯗ ꯌꯥꯝꯅ ꯅꯨꯡꯉꯥꯏꯕ ꯑꯃ ꯄꯣꯛꯆꯩ